ꯍꯂꯣ ꯁꯤ ꯁ꯭ꯀꯨꯜꯒꯤ ꯈꯣꯡꯎꯞ ꯀꯩꯀꯩ ꯌꯣꯟꯕ ꯗꯨꯀꯥꯟꯗꯨ ꯅꯠꯇ꯭ꯔꯣ ꯑꯉꯥꯡꯒꯤ ꯁ꯭ꯀꯨꯜ ꯀꯥꯕꯒꯤ ꯈꯨꯣꯡꯎꯞ ꯈꯔ ꯂꯧꯕ ꯌꯥꯒꯗ꯭ꯔꯣ ꯁꯥꯏꯁ ꯑꯃꯅ ꯁꯦꯚꯦꯟ ꯑꯃꯅ ꯁꯤꯛꯁ ꯑꯗꯨ ꯃꯃꯜꯅ ꯀꯌꯥ ꯑꯣꯏꯗꯣꯏꯅꯣ ꯑꯣ ꯈꯣꯡꯎꯞ ꯑꯋꯥꯡꯕꯤꯗꯨꯅ ꯃꯃꯜ ꯀꯌꯥ ꯂꯩꯕ ꯎꯝ ꯎꯝ ꯑꯗꯨꯗꯤ ꯍꯌꯦꯡ ꯆꯥꯛꯆꯥꯕ ꯇꯣꯛꯑꯒ ꯑꯩ ꯂꯥꯛꯑꯒꯦ ꯑꯗꯨꯒ ꯃꯃꯜꯗꯨ ꯉꯥꯡꯅꯔꯁꯦ ꯎꯝ ꯐꯔꯦ ꯐꯔꯦ